ꯁꯥꯔ ꯍꯜꯂꯣ ꯎꯝ ꯑꯩꯁꯦ ꯃꯄꯥꯟ ꯂꯝꯗꯒꯤ ꯂꯥꯛꯄꯅꯦ ꯀꯣꯏꯕ ꯂꯥꯛꯄꯅꯦ ꯀꯛꯆꯤꯡꯗ ꯑꯗꯣ ꯀꯛꯆꯤꯡꯒꯤ ꯃꯐꯝ ꯀꯔꯝ ꯀꯔꯝꯕ ꯐꯖꯕ ꯂꯩ ꯑꯩꯅ ꯀꯣꯏꯕ ꯌꯥꯕ ꯑꯗꯒꯤ ꯑꯩꯒꯤ ꯀꯛꯆꯤꯡꯗ ꯑꯩꯁꯦ ꯂꯥꯛꯑꯒ ꯇꯨ ꯑꯣꯔ ꯊ꯭ꯔꯤ ꯗꯦꯖ ꯃꯨꯛꯇꯤ ꯂꯩꯕ ꯄꯥꯝꯃꯦ ꯑꯗꯨ ꯀꯔꯝ ꯀꯔꯝꯕ ꯍꯣꯇꯦꯜ ꯂꯩꯒꯅꯤ ꯀꯃꯥꯏꯅ ꯇꯧꯒꯅꯤ ꯐꯦꯁꯤꯂꯤꯇꯤ ꯀꯩꯀꯥ ꯈꯔ ꯍꯥꯏꯕꯤꯌꯨ ꯑꯗꯨꯒ ꯆꯥꯐꯝ ꯊꯛꯐꯝ ꯍꯣꯇꯦꯜꯅ ꯀꯗꯥꯏꯗ ꯂꯩꯒꯅꯤ ꯀꯃꯥꯏꯅ ꯇꯧꯒꯅꯤ ꯑꯗꯨ ꯍꯥꯏꯔꯞ ꯍꯥꯏꯕꯤꯌꯨ

ꯑꯩꯅ ꯑꯩꯅ ꯀꯛꯆꯤꯡ ꯃꯅꯨꯡꯁꯦ ꯀꯣꯏꯒꯦ ꯍꯥꯏꯔꯕꯗꯤ ꯇꯨꯔꯤꯁ ꯒꯥꯏꯗ ꯀꯨꯝꯕ ꯂꯩꯒꯗ꯭ꯔꯥ ꯑꯣꯔ ꯏꯇꯣꯝꯗ ꯑꯗꯨꯝ ꯆꯠꯀꯗ꯭ꯔꯥ ꯀꯃꯥꯏꯅ ꯇꯧꯒꯅꯤ ꯑꯣ ꯑꯣꯀꯦ ꯎꯝ ꯑꯣꯀꯦ ꯑꯣ ꯑꯣꯀꯦ ꯌꯥꯝ ꯅꯨꯡꯉꯥꯏꯔꯦ ꯑꯗꯨꯗꯤ ꯑꯩꯒꯤ ꯁꯥꯔꯍꯣꯏ ꯑꯩꯅ ꯃꯇꯦꯡ ꯗꯔꯀꯥꯔ ꯂꯩꯕ ꯃꯇꯝꯗ ꯁꯣꯝꯗ ꯑꯗꯨꯝ ꯇꯧꯖꯔꯛꯑꯒꯦ ꯍꯧꯖꯤꯛꯀꯤ ꯑꯣꯏꯅꯗꯤ ꯊꯝꯖꯔꯒꯦ ꯌꯥꯝ ꯅꯨꯡꯉꯥꯏꯔꯦꯀꯣ ꯊꯦꯡꯀꯤꯌꯨ